ꯑꯍꯥꯟꯕꯗ ꯅꯥꯏꯟꯇꯤꯟ ꯖꯨꯟ ꯇꯨ ꯊꯥꯎꯖꯟ ꯇꯨꯌꯦꯐ ꯑꯅꯤꯁꯨꯕꯗ ꯇ꯭ꯌꯦꯟꯇꯤ ꯇꯨ ꯐꯦꯕꯋꯥꯔꯤ ꯇꯨ ꯊꯥꯎꯖꯟ ꯐꯤꯐꯇꯤꯟ ꯑꯍꯨꯝꯁꯨꯕꯗ ꯑꯦꯠ ꯑꯥꯒꯁ ꯇꯨ ꯊꯥꯎꯖꯟ ꯑꯦꯠ ꯃꯔꯤ ꯁꯨꯕꯗ ꯇꯨ ꯁꯦꯞꯇꯦꯝꯕꯔ ꯇꯨ ꯊꯥꯎꯖꯟ ꯊꯥꯔꯇꯤꯟ ꯃꯉꯥ ꯁꯨꯕꯗ ꯐꯣꯔ ꯑꯥꯒꯁ ꯇꯨ ꯊꯥꯎꯖꯟ ꯇ꯭ꯌꯦꯟꯇꯤ ꯊ꯭ꯔꯤ